ꯍꯜꯂꯣ ꯃꯁꯤ ꯎꯕꯔꯒꯤ ꯀꯦꯕ ꯁꯔꯚꯤꯁ ꯅꯠꯇ꯭ꯔꯣ ꯒꯥꯔꯤꯁꯤ ꯈꯇ ꯐꯕ ꯊꯥꯕꯤꯔꯛꯑꯣ ꯍꯥꯏꯔꯒ ꯇꯣꯡꯕ ꯃꯇꯝꯗꯁꯨ ꯍꯨꯃꯥꯡꯁꯨ ꯌꯥꯝ ꯁꯧꯋꯤ ꯑꯦ ꯁꯤꯁꯨ ꯍꯥꯄꯛꯇꯦ ꯑꯗꯨꯒ ꯀꯣꯛꯁꯨ ꯉꯥꯎꯋꯤꯅꯦ ꯁꯤꯠꯅꯦꯅ ꯇꯧꯔꯤꯁꯤꯅ ꯃꯔꯣꯜ ꯑꯃ ꯁꯦꯒꯥꯏꯔꯤꯕ ꯑꯗꯨꯒ ꯃꯇꯦꯛ ꯑꯃ ꯍꯦꯛ ꯊꯧꯒꯠꯄꯒ ꯒꯥꯔꯤꯅꯦꯅ ꯄꯝꯆꯔ ꯄꯪꯑꯣꯏꯗ ꯑꯣꯏ ꯀꯃꯥꯏꯅ ꯇꯧꯔꯤꯅꯣ ꯁꯤꯕꯣ ꯈꯤꯇꯪ ꯑꯐꯕ ꯑꯃ ꯁꯔꯚꯤꯁ ꯇꯧꯔꯗꯤ ꯈꯔ ꯐꯒꯗꯕ ꯌꯥꯝ ꯅꯨꯡꯉꯥꯏꯇꯦ ꯒꯥꯔꯤꯁꯤ ꯌꯥꯝ ꯐꯠꯇ꯭ꯔꯦ